ꯍꯋꯥꯏ ꯑꯁꯥꯡꯕꯤ ꯍꯋꯥꯏ ꯃꯀꯨ ꯆꯥꯕꯤ ꯑꯪꯒꯨꯔ ꯍꯥꯏꯔꯤꯕ ꯄꯣꯠꯂꯝꯁꯤꯡ ꯑꯁꯤ ꯑꯩꯍꯥꯛꯅ ꯄꯥꯝꯅ ꯊꯥꯏ ꯃꯔꯝꯗꯤ ꯄꯥꯝꯅꯁꯨ ꯁꯤꯖꯤꯟꯅꯩ ꯑꯗꯨꯅ ꯄꯥꯝꯅ ꯊꯥꯕ ꯄꯣꯠꯁꯛ ꯑꯃ ꯑꯣꯏ ꯃꯤꯌꯥꯝꯅ ꯄꯥꯝꯅꯁꯨ ꯁꯤꯖꯤꯟꯅꯩ ꯃꯔꯝ ꯑꯗꯨꯅ ꯑꯩꯍꯥꯛꯅ ꯄꯥꯝꯅ ꯄꯣꯠꯁꯛ ꯑꯁꯤ ꯊꯥꯏ ꯁꯤꯖꯤꯟꯅꯩ